ꯄꯣꯠꯊꯣꯛ ꯁꯤꯟꯅꯔꯤꯕ ꯃꯤꯁꯤꯡꯅ ꯃꯐꯝ ꯑꯁꯤꯗ ꯐꯪꯕ ꯁꯥ ꯁꯤꯡꯗꯣ ꯑꯣꯔꯒꯥꯅꯤꯛ ꯑꯣꯏꯅ ꯐꯪꯍꯟꯕ ꯑꯁꯤꯅ ꯑꯩꯈꯣꯏ ꯌꯥꯝꯅ ꯀꯥꯟꯅꯍꯜꯂꯤ ꯌꯦꯟ ꯉꯥꯅꯨ ꯂꯣꯏꯔꯒ ꯉꯥ ꯐꯥꯔꯝ ꯇꯧꯖꯕꯁꯤꯡꯕꯨ ꯁꯧꯒꯠꯄꯤꯗꯨꯅ ꯍꯦꯟꯅ ꯄꯣꯠꯊꯣꯛ ꯄꯨꯊꯣꯛꯇꯨꯅ ꯆꯥꯎꯈꯠꯄ ꯈꯨꯟꯅꯥꯏ ꯑꯃ ꯑꯣꯏꯍꯜꯂꯛꯂꯤ ꯑꯩ ꯂꯩꯉꯥꯛꯀꯤ ꯏꯁꯀꯤꯝ ꯑꯃꯠꯇ ꯐꯪꯗ꯭ꯔꯤ ꯑꯩ ꯁꯤꯟꯐꯝ ꯑꯁꯤ ꯍꯦꯟꯅ ꯁꯔꯀꯥꯔꯅ ꯃꯤꯠꯌꯦꯡ ꯆꯪꯂꯛꯂꯑꯗꯤ ꯍꯦꯟꯅ ꯀꯥꯟꯅꯅꯤ ꯍꯥꯏꯅ ꯈꯜꯂꯤ ꯃꯁꯤꯒꯤ ꯁꯤꯟꯐꯝ ꯑꯁꯤ ꯁꯔꯀꯥꯔꯅ ꯃꯤꯠꯌꯦꯡ ꯆꯪꯕꯤꯔꯗꯤ ꯍꯦꯟꯅ ꯐꯒꯠꯂꯛꯀꯅꯤ ꯍꯥꯏꯅꯁꯨ ꯈꯟꯖꯩ